ꯃꯁꯤ ꯎꯁꯥꯒꯤ ꯀꯝꯄꯅꯤꯁꯦ ꯌꯥꯝꯅ ꯐꯕ ꯑꯃꯅꯤ ꯃꯈꯣꯏꯒꯤ ꯍꯤꯇꯔꯁꯦ ꯌꯥꯝꯅ ꯐꯩ ꯃꯔꯝꯗꯤ ꯃꯩꯁꯨ ꯌꯥꯝꯅ ꯆꯥꯕꯁꯨ ꯑꯣꯏꯗꯦ ꯑꯗꯨꯒ ꯄꯣꯠꯁꯨ ꯌꯥꯝꯅ ꯂꯤꯡꯉꯦ ꯍꯥꯏꯕꯗꯤ ꯏꯪꯊꯝ ꯊꯥꯗ ꯑꯩꯈꯣꯏꯅ ꯑꯗꯨꯝ ꯃꯩ ꯇꯤꯛꯇ꯭ꯔꯕꯁꯨ ꯃꯥ ꯑꯗꯨꯝ ꯊꯥꯔꯒ ꯍꯤꯇꯔꯁꯦ ꯑꯗꯨꯝ ꯊꯥꯔꯒ ꯊꯝꯕ ꯃꯇꯝꯗ ꯃꯤ ꯇꯔꯥꯃꯨꯀ ꯑꯣꯏꯔꯁꯨ ꯌꯨꯝꯗ ꯌꯥꯝ ꯂꯨꯝꯅ ꯌꯥꯝ ꯋꯥꯝ ꯑꯣꯏꯅ ꯐꯝꯕꯁꯨ ꯉꯝꯃꯦ ꯑꯁꯤꯒꯤ ꯍꯤꯇꯔꯁꯦ ꯌꯥꯝꯅ ꯐꯕ ꯄ꯭ꯔꯗꯛ ꯑꯃꯅꯤ ꯑꯗꯨꯒ ꯅꯣꯏꯁꯨ ꯌꯥꯔꯒꯗꯤ ꯑꯁꯤꯒꯤ ꯍꯤꯇꯔ ꯎꯁꯥꯒꯤ ꯍꯤꯇꯔꯁꯦ ꯂꯧꯕꯤꯌꯨ ꯍꯥꯏꯅ ꯅꯣꯏꯉꯣꯟꯗ ꯍꯥꯏꯕꯅꯤ